ꯍꯥꯔꯠ ꯑꯦꯇꯦꯛ ꯍꯥꯏꯕ ꯃꯇꯝꯁꯤꯗ ꯌꯥꯝꯅ ꯑꯂꯨꯕ ꯀꯤꯅꯉꯥꯏ ꯑꯣꯏꯕ ꯂꯥꯏꯆꯠ ꯑꯃꯅꯤ ꯀꯔꯤꯒꯤꯔꯥ ꯍꯥꯏꯔꯒ ꯍꯧꯖꯤꯛꯀꯥꯟꯁꯤꯗꯤ ꯍꯥꯔꯠ ꯑꯦꯇꯦꯛ ꯍꯥꯏꯕꯀꯥꯟꯁꯤꯗ ꯑꯅꯝꯕ ꯑꯉꯥꯡꯁꯤꯡꯁꯦ ꯑꯅꯝꯕ ꯌꯥꯝ ꯌꯪ ꯋꯥꯟꯁꯤꯡꯁꯦ ꯌꯥꯝꯅ ꯅꯥꯏꯌꯦ ꯃꯔꯝꯗꯤ ꯀꯔꯤꯒꯤꯔꯥ ꯍꯥꯏꯔꯒ ꯑꯉꯥꯡ ꯑꯣꯏꯔꯤꯉꯩꯗꯒꯤ ꯃꯣꯏꯁꯦ ꯃꯃꯥ ꯃꯄꯥꯅ ꯆꯨꯔꯨꯞ ꯊꯛꯄ ꯃꯃꯥ ꯃꯄꯥꯅ ꯏꯁꯃꯣꯀꯤꯡ ꯇꯧꯕ ꯀꯥꯟꯁꯤꯗ ꯃꯣꯏ ꯋꯥꯈꯟꯗꯗꯤ ꯃꯃꯥ ꯃꯄꯥꯍꯣꯏꯒꯤ ꯀꯟꯁꯦꯞꯇꯗꯤ ꯃꯣꯏ ꯈꯛꯇ ꯊꯛꯑꯦ ꯍꯥꯏꯅ ꯃꯣꯏꯁꯦ ꯑꯗꯨꯝ ꯃꯄꯥꯟꯗ ꯑꯣꯄꯟ ꯑꯦꯌꯥꯔꯗ ꯏꯁꯃꯣꯛ ꯇꯧꯖꯕꯅꯤ ꯑꯗꯨꯕꯨ ꯃꯦꯟ ꯏꯐꯦꯛ ꯇꯧꯕꯗꯤ ꯃꯅꯥꯛꯇ ꯂꯩꯔꯤꯕ ꯑꯉꯥꯡꯁꯤꯡ ꯈꯣꯏꯉꯣꯟꯗꯁꯨ ꯃꯣꯏꯒꯤ ꯂꯪꯁꯁꯤꯗ ꯏꯐꯦꯛ ꯇꯧꯋꯤ ꯍꯥꯏꯕꯁꯤ ꯃꯣꯏ ꯑꯌꯥꯝꯕ ꯈꯪꯗꯦ ꯑꯗꯨꯅ ꯏꯁꯃꯣꯀꯤꯡ ꯇꯧꯕ ꯃꯇꯝꯁꯤꯗ ꯑꯉꯥꯡꯁꯤꯡꯒꯤ ꯅꯛꯄ ꯃꯐꯝꯗ ꯇꯧꯗꯕꯤꯗ ꯂꯥꯞꯅ ꯆꯠꯂꯒ ꯇꯧꯕꯅ ꯐꯒꯅꯤ ꯍꯥꯏꯕꯁꯤ ꯑꯦꯟꯀꯣꯔꯦꯖ ꯇꯧꯅꯤꯡꯉꯦ ꯑꯗꯨꯒ ꯏꯁꯃꯣꯀꯤꯡ ꯏꯁꯃꯣꯀꯤꯡ ꯍꯧꯕ ꯍꯥꯏꯕꯁꯦ ꯑꯉꯥꯡ ꯑꯣꯏꯔꯤꯉꯩꯗꯒꯤ ꯃꯅꯝꯗꯣ ꯑꯗꯨꯝ ꯇꯥꯈ꯭ꯔꯕꯅꯤꯅ ꯑꯩꯈꯣꯏ ꯑꯉꯥꯡꯁꯦ ꯈꯔ ꯄꯤꯛꯂꯤꯉꯩꯗ ꯂꯥꯏꯛ ꯃꯣꯏꯒꯤ ꯇꯤꯟ ꯃꯇꯝꯗꯁꯨ ꯑꯉꯥꯡꯁꯤꯡ ꯉꯥꯎꯅꯤꯡꯕ ꯃꯇꯝ ꯅꯣꯛꯅꯤꯡꯕ ꯃꯇꯝ ꯂꯣꯏꯅꯃꯛ ꯈꯨꯗꯤꯡꯒꯤ ꯇꯦꯁ ꯇꯧꯅꯤꯡꯕ ꯃꯇꯝꯁꯤꯗ ꯃꯣꯏꯁꯦ ꯏꯁꯃꯣꯀꯤꯡꯒꯤ ꯍꯦꯕꯤꯠꯁꯦ ꯑꯗꯨꯝ ꯂꯩꯕ ꯀꯥꯟꯁꯤꯗ ꯁ꯭ꯀꯨꯜꯗꯒꯤ ꯑꯣꯏꯒꯦꯔꯥ ꯀꯣꯂꯦꯖꯇꯒꯤ ꯑꯣꯏꯒꯦꯔꯥ ꯌꯨꯝꯗꯒꯤ ꯑꯣꯏꯒꯦꯔꯥ ꯃꯣꯏꯁꯦ ꯇꯞꯅ ꯇꯞꯅ ꯇꯝꯂꯛꯄ ꯃꯇꯝꯁꯤꯗ ꯏꯁꯃꯣꯀꯤꯡꯁꯦ ꯑꯦꯗꯤꯛ ꯑꯣꯏꯕꯅꯦ ꯑꯦꯗꯤꯛ ꯑꯣꯏꯕ ꯀꯥꯟꯁꯤꯗ ꯏꯁꯃꯣꯀꯤꯡ ꯇꯧꯔꯒ ꯏꯁꯃꯣꯀꯤꯡ ꯇꯧꯔꯒ ꯍ꯭ꯌꯨꯃꯦꯟꯒꯤ ꯑꯣꯔꯒꯥꯟ ꯑꯃꯗ ꯀꯌꯥꯃꯨꯛ ꯁꯣꯛꯄ꯭ꯔꯥ ꯍꯥꯏꯕꯁꯤ ꯃꯣꯏ ꯑꯉꯥꯡ ꯑꯣꯏꯔꯤꯉꯩꯗꯁꯨ ꯇꯝꯂꯛꯇꯕꯒꯤꯔꯥ ꯑꯣꯔ ꯈꯪꯅ ꯈꯪꯅ ꯇꯧꯕ꯭ꯔꯥꯗꯤ ꯈꯪꯗꯦ ꯑꯗꯨꯅ ꯃꯣꯏꯁꯦ ꯏꯁꯃꯣꯀꯤꯡ ꯑꯉꯥꯡ ꯑꯣꯏꯔꯤꯉꯥꯏꯗꯒꯤ ꯏꯁꯃꯣꯛ ꯇꯧꯔꯛꯄ ꯄ꯭ꯂꯁ ꯃꯃꯥ ꯃꯄꯥꯒꯤ ꯏꯁꯃꯣꯛ ꯇꯧꯕꯗ ꯑꯉꯥꯡꯁꯤꯡꯉꯣꯟꯗ ꯏꯐꯦꯛ ꯂꯥꯛꯄꯁꯦ ꯑꯁꯤꯁꯦ ꯑꯗꯨꯝ ꯃꯣꯏꯁꯦ ꯏꯁꯃꯣꯛꯅ ꯍꯥꯔꯠ ꯍꯥꯔꯠ ꯑꯦꯇꯦꯛꯁꯦ ꯑꯗꯨꯅ ꯑꯁꯤꯒꯤ ꯃꯔꯝꯗꯒꯤ ꯍꯥꯔꯠ ꯑꯦꯇꯦꯛꯁꯦ ꯃꯌꯥꯝ ꯂꯥꯛꯄꯅꯦ ꯑꯗꯨꯅ ꯌꯥꯔꯒꯗꯤ ꯏꯁꯃꯣꯀꯤꯡ ꯇꯧꯐꯝ ꯖꯣꯟꯁꯤꯗ ꯑꯉꯥꯡꯁꯤꯡ ꯅꯛꯅ ꯂꯥꯛꯍꯟꯗꯕꯤ ꯂꯥꯛꯍꯟꯗꯕꯤꯗ ꯏꯁꯃꯣꯀꯤꯡ ꯇꯧꯕ ꯑꯦꯔꯤꯌꯥ ꯇꯣꯉꯥꯟ ꯊꯝꯕꯤꯕ ꯄ꯭ꯂꯁ ꯑꯗꯨꯒ ꯏꯁꯃꯣꯀꯤꯡ ꯇꯧꯔꯒ ꯑꯉꯥꯡꯁꯤꯡꯗ ꯀꯌꯥꯃꯨꯛ ꯁꯣꯛꯍꯜꯂꯦ ꯑꯉꯥꯡ ꯅꯠꯇ꯭ꯔꯁꯨ ꯑꯍꯟꯁꯤꯡꯗ ꯁꯣꯛꯍꯜꯂꯦ ꯍꯥꯏꯕꯁꯦ ꯂꯥꯏꯔꯤꯛꯇ ꯑꯣꯏꯔꯁꯨ ꯐꯖꯅ ꯇꯝꯕꯤꯔꯕꯗꯤ ꯃꯄꯨꯡ ꯐꯥꯒꯅꯤ ꯍꯥꯏꯕꯁꯤ ꯍꯥꯏꯅꯤꯡꯕꯅꯤ